ꯒꯝꯚꯤꯔ ꯁꯣꯄꯤꯡꯂꯣ ꯁꯦ ꯐꯣꯟ ꯌꯣꯟꯕꯗꯣ ꯍꯧꯖꯤꯛ ꯐꯣꯟ ꯑꯅꯧꯕꯗ ꯑꯦꯝ ꯑꯥꯏꯗ ꯑꯅꯧꯕ ꯀꯩ ꯀꯩ ꯐꯣꯟ ꯂꯥꯛꯀꯦ

ꯑꯦꯝ ꯑꯥꯏ ꯊꯥꯔꯇꯤꯟꯗꯣ ꯂꯨꯄꯥ ꯀꯌꯥꯃꯨꯛꯀ ꯂꯩꯒꯦ ꯃꯃꯜ ꯀꯌꯥ ꯂꯩꯒꯦ ꯑꯣ ꯑꯣ ꯈꯔ ꯑꯩꯈꯣꯏ ꯇꯥꯊꯣꯛ ꯇꯥꯁꯤꯟꯒ ꯌꯥꯗꯕ꯭ꯔꯣ ꯑꯣ ꯃꯆꯨꯗꯤ ꯀꯩ ꯂꯥꯛꯀꯦ ꯎꯝ ꯎꯝ ꯑꯗꯣ ꯑꯩꯈꯣꯏꯒꯤ ꯀꯩꯅꯣ ꯗꯨꯀꯥꯟꯁꯤꯗꯤ ꯄꯨꯡ ꯄꯨꯡ ꯀꯌꯥ ꯑꯗ꯭ꯋꯥꯏꯗ ꯍꯥꯡꯒꯦ ꯑꯗꯨꯒ ꯄꯨꯡ ꯀꯌꯥ ꯑꯗ꯭ꯋꯥꯏꯗ ꯂꯣꯟꯒꯦ ꯑꯩꯗꯤ ꯂꯥꯛꯀꯦ ꯇꯧꯕꯅꯦꯕ ꯎꯝ ꯑꯣ ꯑꯣ ꯑꯗꯨꯗꯤ ꯑꯩ ꯍꯌꯦꯡꯁꯦ ꯂꯥꯛꯆꯔꯒꯦ ꯍꯣꯏ ꯍꯣꯏ ꯌꯥꯝ ꯅꯨꯡꯉꯥꯏꯖꯔꯦ